ꯑꯩꯈꯣꯏꯒꯤ ꯈꯨꯡꯒꯪꯗ ꯃꯍꯩ ꯃꯁꯤꯡꯒꯤ ꯐꯤꯕꯝꯁꯦ ꯌꯥꯝꯅ ꯁꯣꯠꯊꯩ ꯁ꯭ꯀꯨꯜ ꯐꯖꯅ ꯂꯩꯇꯦ ꯁꯔꯀꯥꯔꯒꯤꯀꯣ ꯁ꯭ꯀꯨꯜꯗꯨꯁꯨ ꯁꯔꯀꯥꯔꯒꯤ ꯁ꯭ꯀꯨꯜꯗꯁꯨ ꯑꯣꯖꯥ ꯃꯔꯝ ꯆꯥꯕ ꯐꯖꯅ ꯂꯩꯇꯦ ꯁ꯭ꯀꯨꯜꯗꯨꯁꯨ ꯑꯋꯥꯠꯄ ꯌꯥꯝꯅ ꯂꯩ ꯁꯥꯇ꯭ꯔꯁꯤꯡꯅ ꯐꯝꯅꯕ ꯕꯦꯟꯁ ꯑꯃꯗꯤ ꯗꯦꯛꯁ ꯃꯁꯤꯡ ꯌꯥꯝꯅ ꯋꯥꯠꯂꯦ ꯃꯔꯝ ꯃꯔꯝ ꯃꯔꯝ ꯆꯥꯕ ꯂꯩꯇꯦ ꯁ꯭ꯀꯨꯜ ꯇꯣꯏꯂꯦꯠ ꯅꯠꯇ꯭ꯔꯒ ꯋꯥꯁꯔꯨꯝ ꯐꯖꯅ ꯂꯩꯇꯦ ꯇꯣꯏꯂꯦꯠꯀꯤ ꯏꯁꯤꯡꯁꯨ ꯐꯖꯅ ꯐꯪꯗꯦ ꯑꯗꯨꯅ ꯑꯣꯖꯥ ꯃꯔꯝ ꯆꯥꯕ ꯁꯕꯖꯦꯛ ꯁꯨꯅ ꯑꯣꯖꯥ ꯂꯩꯇꯕꯅ ꯑꯩꯈꯣꯏ ꯑꯩꯈꯣꯏꯅ ꯈꯪꯗꯕ ꯍꯥꯏꯕꯗꯤ ꯍꯪꯕꯗ ꯑꯋꯥꯕ ꯑꯣꯏ ꯑꯗꯨꯅ ꯑꯩꯈꯣꯏꯅ ꯑꯩꯈꯣꯏꯅ ꯄꯩꯁꯥ ꯂꯩꯇ꯭ꯔꯁꯨ ꯋꯥꯔꯁꯨ ꯁꯍꯔꯗ ꯑꯣꯔ ꯍꯣꯁꯇꯦꯜꯗꯀꯣ ꯊꯝꯗꯨꯅ ꯑꯉꯥꯡꯁꯤꯡ ꯑꯉꯥꯡꯁꯤꯡ ꯑꯉꯥꯡꯁꯤꯡꯁꯦ ꯃꯍꯩ ꯃꯁꯤꯡ ꯌꯥꯝꯅ ꯋꯥꯅ ꯇꯝꯅꯩꯀꯣ ꯑꯗꯨꯅ ꯒꯕꯔꯃꯦꯟ ꯒꯕꯔꯃꯦꯟꯅ ꯈꯨꯡꯒꯪꯗ ꯂꯩꯔꯤꯕ ꯂꯩꯔꯤꯕ ꯁꯔꯀꯥꯔꯒꯤ ꯁ꯭ꯀꯨꯜꯗꯀꯣ ꯑꯐꯕ ꯑꯣꯖꯥ ꯃꯔꯝ ꯆꯥꯕ ꯑꯣꯖꯥ ꯑꯃꯗꯤ ꯃꯔꯝ ꯆꯥꯅ ꯃꯅꯤꯡ ꯁꯨꯅ ꯁ꯭ꯀꯨꯜꯒꯤ ꯑꯋꯥꯠ ꯑꯄꯥ ꯃꯌꯥꯝꯁꯤ ꯌꯦꯡꯁꯤꯜꯂꯕꯗꯤꯀꯣ ꯑꯩꯈꯣꯏꯒꯤ ꯏꯗꯨꯀꯦꯁꯟ ꯁꯤꯁꯇꯦꯝ ꯑꯁꯤꯗ ꯌꯥꯝꯅ ꯍꯥꯏꯕꯗꯤ ꯑꯍꯣꯡꯕ ꯀꯌꯥ ꯂꯥꯛꯀꯅꯤ ꯍꯥꯏꯕꯒꯤ ꯊꯥꯖꯕ ꯂꯩ